ꯍꯜꯂꯣ ꯋꯥꯍꯤꯗꯨꯔ ꯑꯩ ꯉꯁꯤꯁꯦ ꯋꯥꯔꯤ ꯑꯃ ꯑꯩ ꯅꯉꯣꯟꯗ ꯂꯤꯒꯦ ꯇꯧꯕꯅꯤꯅꯦ ꯑꯩ ꯉꯁꯤꯁꯦ ꯁꯥ ꯊꯣꯡꯉꯦ ꯑꯩꯅ ꯉꯁꯤ ꯑꯍꯥꯟꯕ ꯑꯣꯏꯅ ꯁꯥ ꯊꯣꯡꯕ ꯀꯥꯟꯗ ꯉꯁꯤꯁꯦ ꯑꯩꯅ ꯑꯍꯥꯟꯕꯒ ꯑꯣꯏꯅꯒ ꯍꯥꯏꯇꯥꯔꯦ ꯊꯥꯎꯁꯦ ꯉꯧꯕ ꯃꯇꯝꯗ ꯑꯩꯅ ꯊꯥꯎꯁꯦ ꯃꯨꯟꯗ꯭ꯔꯤꯕꯣꯏ ꯈꯟꯗꯅ ꯑꯁ ꯌꯥꯝ ꯀꯨꯏꯅ ꯃꯩꯁꯦ ꯊꯥꯔꯨꯔꯦ ꯑꯗꯨꯅ ꯃꯩ ꯍꯧꯒꯠꯂꯛꯑꯦꯕ ꯊꯥꯎꯁꯦ ꯊꯥꯎ ꯃꯩ ꯍꯧꯒꯠꯂꯛꯄꯗ ꯑꯩꯅ ꯃꯨꯠꯅꯅꯕꯅ ꯑꯩꯅ ꯏꯁꯤꯡ ꯍꯩꯖꯜꯂꯨꯕꯗ ꯍꯦꯟꯅ ꯑꯩꯈꯣꯏꯒꯤ ꯆꯥꯛꯈꯠꯂꯛꯄ ꯍꯥꯏꯇꯥꯔꯦ ꯊꯥꯎꯁꯦ ꯃꯩꯁꯦ ꯍꯦꯟꯅ ꯆꯥꯛꯈꯠꯂꯛꯄ ꯃꯨꯠꯊꯠꯅꯕꯅꯦꯅ ꯏꯁꯤꯡꯁꯦ ꯍꯩꯔꯒ ꯑꯗꯨꯗ ꯑꯁ ꯑꯩꯅ ꯑꯁ ꯃꯁꯤꯗꯤ ꯀꯃꯥꯏꯅ ꯇꯧꯗꯣꯏꯅꯣ ꯑꯩꯁꯤ ꯄꯥꯈꯠꯄ ꯑꯃ ꯌꯥꯎꯔꯦꯕ ꯃꯩ ꯆꯥꯛꯈꯠ ꯍꯦꯟꯅ ꯆꯥꯛꯈꯠꯂꯛꯑꯕꯅꯤꯅ ꯑꯗ ꯑꯩ ꯃꯁꯤ ꯀꯃꯥꯏ ꯇꯧꯗꯣꯏꯅꯣ ꯇꯧꯕꯗ ꯑꯩꯅ ꯊꯥꯡꯗꯔꯦ ꯃꯈꯥꯗ ꯃꯈꯥꯗ ꯊꯥꯡꯗꯔꯒ ꯑꯁ ꯏꯃꯥꯅꯗꯤ ꯑꯦ ꯅꯪ ꯑꯗꯨꯃꯥꯏꯅ ꯇꯧꯒꯗꯧꯕ ꯅꯠꯇꯦ ꯀꯩꯒꯨꯝꯕ ꯃꯩ ꯍꯧꯔꯛꯑꯒꯗꯤ ꯃꯈꯨꯝ ꯑꯃ ꯀꯨꯞꯁꯜꯂꯒ ꯃꯨꯠꯍꯟꯗꯧꯅꯤ ꯅꯪ ꯏꯁꯤꯡ ꯍꯩꯖꯜꯂꯗꯤ ꯍꯦꯟꯅ ꯆꯥꯛꯈꯠꯂꯛꯀꯅꯤꯅ ꯑꯗꯨꯃꯥꯏꯅ ꯇꯧꯔ ꯑꯩ ꯉꯁꯤꯁꯤ ꯌꯥꯝꯅ ꯑꯩꯈꯣꯏꯒꯤ ꯅꯣꯛꯅꯤꯡꯕ ꯍꯥꯏꯇꯥꯔꯦ ꯃꯩ ꯃꯨꯠꯊꯠꯅꯕꯅꯦꯅ ꯏꯁꯤꯡ ꯍꯩꯖꯜꯂꯒ ꯍꯦꯟꯅ ꯋꯥꯡꯅ ꯆꯥꯛꯈꯠꯂꯛꯄ ꯑꯃ ꯇꯧꯋꯦ ꯑꯗꯨꯅ ꯉꯁꯤꯁꯦ ꯁꯥꯁꯦ ꯑꯗꯨꯝ ꯑꯩꯅ ꯉꯁꯤꯁꯦ ꯊꯣꯡꯉꯦ ꯊꯣꯡꯕꯗ ꯑꯩꯅ ꯑꯩꯈꯣꯏꯒꯤ ꯃꯍꯤ ꯌꯥꯎꯗꯕꯤꯗ ꯉꯧꯋꯦꯕ ꯑꯩ ꯌꯥꯝ ꯀꯪꯅ ꯉꯧꯋꯦꯕ ꯑꯗꯨꯅ ꯉꯁꯥꯏ ꯁꯟ ꯊꯣꯡꯕꯁꯤꯗꯤ ꯑꯇꯩ ꯁꯥ ꯊꯣꯡꯕꯒ ꯑꯩꯈꯣꯏ ꯈꯦꯠꯅꯕ ꯈꯔ ꯂꯩꯕ ꯑꯩꯅ ꯀꯪꯅ ꯉꯧꯃꯟꯕꯗꯨꯅꯔ ꯀꯩꯅꯣ ꯉꯁꯤꯁꯦ ꯃꯨꯁꯨꯛ ꯃꯨꯟꯗꯦ ꯃꯨꯟꯗꯕꯁꯦ ꯑꯩꯅ ꯑꯁ ꯀꯔꯝ ꯀꯥꯟ ꯃꯨꯟꯗꯣꯏꯅꯣ ꯃꯁꯤꯕꯣꯅ ꯑꯩꯁꯤ ꯈꯜꯂꯦꯕ ꯑꯗꯨꯒ ꯃꯨꯟꯗꯦ ꯁꯨꯝ ꯃꯨꯟꯗꯦ ꯁꯨꯝ ꯃꯨꯟꯗꯦ ꯑꯩꯅ ꯃꯨꯟꯗ꯭ꯔꯤꯁꯦ ꯀꯩꯒꯤꯅꯣ ꯃꯍꯤꯁꯦ ꯍꯥꯞꯄ ꯍꯥꯞꯄꯒ ꯁꯨꯝ ꯇꯧꯕꯁꯤ ꯃꯨꯟꯕ꯭ꯔꯥ ꯌꯦꯡꯉꯤ ꯃꯨꯟꯗꯦ ꯑꯩꯅ ꯁꯤꯗꯤ ꯌꯥꯔꯔꯣꯏ ꯆꯥꯕ ꯌꯥꯔꯔꯣꯏꯅ ꯑꯩꯅ ꯀꯨꯀꯔꯗ ꯍꯥꯞꯄꯒ ꯇꯔꯥ ꯃꯨꯛꯇꯪ ꯀꯥꯝꯊꯣꯛꯄꯗ ꯑꯗꯨꯗꯒꯤ ꯏꯉꯣ ꯆꯥꯕ ꯌꯥꯔꯛꯏꯅꯤ ꯑꯗꯨꯃꯥꯏꯅ ꯇꯧꯗꯅ ꯑꯩꯁꯦ ꯉꯁꯤ ꯑꯗꯨꯃꯥꯏꯅ ꯇꯧꯔꯒ ꯏꯕꯣ ꯆꯥꯏ ꯏꯕꯣ ꯉꯁꯤꯁꯦ ꯑꯉꯛꯄ ꯑꯦꯛꯁꯄꯤꯔꯦꯟꯁ ꯑꯃꯅꯤ ꯑꯩꯉꯣꯟꯗ ꯊꯦꯡꯅꯔꯤꯁꯦ